ꯑꯩꯅ ꯊꯕꯛ ꯇꯧꯕ ꯆꯠꯄ ꯃꯇꯝꯗ ꯑꯩꯒꯤ ꯏꯃꯥ ꯕꯕꯥꯅ ꯆꯠꯂꯝꯗꯥꯏꯁꯤꯗ ꯑꯩꯒꯤ ꯈꯣꯡꯎꯞ ꯑꯃ ꯂꯩꯕꯤ ꯈꯣꯡꯎꯛ ꯑꯁꯤ ꯁꯨꯝ ꯇꯣꯡꯕꯗꯣ ꯁꯨꯝ ꯇꯣꯡ ꯂꯩꯕꯗꯣ ꯇ꯭ꯔꯦꯟ ꯃꯅꯨꯡꯗ ꯇꯣꯡꯕꯗꯨ ꯈꯣꯡ ꯁꯥꯒꯠꯂꯤ ꯍꯥꯏꯅ ꯑꯩꯅ ꯂꯧꯊꯣꯛꯑꯒ ꯊꯝꯕꯅꯤ ꯑꯗꯨꯒ ꯈꯣꯡꯎꯞ ꯑꯁꯤ ꯉꯥꯏꯍꯥꯛꯇꯪ ꯏꯅꯥꯛꯇ ꯊꯝꯃꯒ ꯑꯩꯅ ꯑꯩꯒꯤ ꯁꯤꯠ ꯔꯤꯖꯔꯕꯦꯁꯟ ꯁꯤꯠꯁꯤꯗ ꯉꯥꯏꯍꯥꯛꯇꯪ ꯍꯤꯞꯊꯕ ꯃꯇꯝꯗ ꯁꯨꯞꯅꯒꯤ ꯄꯨꯡꯒꯥꯏ ꯑꯃꯈꯛꯇꯅꯤ ꯃꯤꯅꯤꯠ ꯀꯨꯟꯊ꯭ꯔꯥ ꯈꯛꯇꯅꯤ ꯑꯩꯅ ꯍꯤꯞꯊꯕꯗꯨ ꯃꯤꯅꯤꯠ ꯀꯨꯟꯊ꯭ꯔꯥ ꯍꯤꯞꯊꯕꯁꯤꯗ ꯑꯩꯅ ꯍꯧꯒꯠꯂꯛꯄ ꯃꯇꯝꯁꯤꯗ ꯈꯣꯡꯎꯞꯁꯤ ꯂꯩꯔꯝꯗꯦ ꯑꯩ

ꯑꯩꯅ ꯆꯪꯖꯔꯨꯕ ꯊꯕꯛꯇꯨꯗꯤ ꯑꯩꯅ ꯄꯨꯔꯤꯕ ꯀ꯭ꯋꯥꯂꯤꯐꯤꯀꯦꯁꯟꯁꯤꯒ ꯆꯥꯅꯗꯕꯒꯤ ꯃꯇꯨꯡꯏꯟꯅ ꯑꯩ ꯀꯨꯏꯅꯁꯨ ꯊꯕꯛ ꯇꯧꯔꯛꯄ ꯉꯝꯗꯦ ꯁꯨꯞꯅꯒꯤ ꯊꯥ ꯅꯤꯄꯥꯜ ꯈꯛꯇꯪ ꯇꯧꯔꯒ ꯑꯩ ꯃꯅꯤꯄꯨꯔꯗ ꯊꯣꯛꯂꯛꯑꯦ ꯑꯃꯨꯛ ꯊꯣꯛꯂꯛꯄ ꯃꯇꯝꯗꯅ ꯃꯗꯨꯒꯁꯨ ꯇ꯭ꯔꯦꯟꯗ ꯑꯗꯨꯝ ꯊꯣꯛꯂꯛꯏ ꯇ꯭ꯔꯦꯟ ꯊꯣꯛꯂꯛꯑꯀꯥꯟꯁꯤꯗ ꯑꯩꯁꯦ ꯇ꯭ꯔꯦꯟꯒꯤ ꯖꯔꯅꯤ ꯑꯗꯨꯗꯤ ꯈꯪꯍꯧꯗ꯭ꯔꯦ ꯍꯥꯏꯕꯗꯤ ꯏꯃꯥꯟꯅꯕ ꯃꯣꯏ ꯃꯔꯤ ꯃꯉꯥ ꯑꯩꯈꯣꯏ ꯇꯔꯨꯛꯅꯤ ꯄꯨꯂꯞꯅ ꯊꯣꯛꯂꯛꯑꯒ ꯒꯨꯍꯥꯇꯤ ꯌꯧꯔꯛꯑꯦ ꯒꯨꯍꯥꯇꯤꯗꯒꯤ ꯕꯁ ꯇꯣꯡꯉꯛꯄꯅꯤ ꯕꯁ ꯇꯣꯡꯉꯛꯄꯒꯤ ꯖꯔꯅꯤꯁꯤꯗ ꯌꯥꯝꯅ ꯋꯥꯈꯤ ꯋꯥꯈꯤ ꯀꯩꯒꯤꯅꯣ ꯍꯥꯏ ꯃꯇꯝꯗ ꯇ꯭ꯔꯥꯕꯦꯜ ꯑꯗꯨ ꯒꯨꯍꯥꯇꯤ ꯇꯨ ꯃꯅꯤꯄꯨꯔꯅꯤ ꯃꯅꯤꯄꯨꯔꯁꯤꯗ ꯂꯥꯛꯄ ꯃꯇꯝꯗ ꯅꯨꯃꯤꯠ ꯑꯃ ꯆꯪꯒꯗꯕ ꯃꯐꯝꯁꯤꯗ ꯑꯩꯈꯣꯏ ꯅꯨꯃꯤꯠ ꯑꯅꯤꯒ ꯃꯈꯥꯏ ꯅꯨꯃꯤꯠ ꯑꯅꯤ ꯈꯔ ꯍꯦꯟꯅ ꯆꯪꯏ ꯃꯔꯝꯗꯤ ꯀꯩꯒꯤꯅꯣ ꯍꯥꯏꯕ ꯃꯇꯝꯗ ꯒꯥꯔꯤ ꯑꯁꯤ ꯃꯁꯛꯇꯤ ꯐꯖꯔꯒ